ꯑꯣ ꯆꯨꯔꯆꯥꯟꯄꯨꯔꯒꯤ ꯑꯦꯟ ꯖꯤ ꯑꯣꯅꯤ ꯑꯦꯟ ꯖꯤ ꯑꯣꯗ ꯑꯩꯈꯣꯏ ꯃꯉꯥ ꯇꯔꯨꯛ ꯂꯩ ꯍꯧꯖꯤꯛ ꯍꯧꯖꯤꯛꯀꯤ ꯀꯩꯅꯣꯅꯦ ꯒꯥꯔꯤꯅ ꯆꯠꯀꯗꯕꯁꯨ ꯌꯥꯎꯔꯤ ꯀꯤꯂꯣꯃꯤꯇꯔ ꯑꯌꯥꯝꯕꯅ ꯒꯥꯔꯤꯅ ꯆꯠꯀꯅꯤ ꯑꯗꯨꯒ ꯈꯔ ꯂꯥꯞꯄ ꯀꯤꯂꯣꯃꯤꯇꯔ ꯇꯔꯥꯃꯔꯤ ꯃꯉꯥ ꯂꯥꯞꯄꯁꯨ ꯌꯥꯎꯏ ꯃꯤꯇꯔ ꯃꯉꯥ ꯇꯔꯨꯛꯇ ꯂꯥꯞꯄꯁꯨ ꯌꯥꯎꯔꯤ ꯑꯦꯟ ꯖꯤ ꯑꯣꯁꯤ ꯑꯩꯈꯣꯏꯒꯤ ꯑꯦꯟ ꯖꯤ ꯑꯣꯁꯤꯗ ꯂꯩꯔꯤꯁꯦ ꯑꯩꯈꯣꯏꯒꯤ ꯐꯤꯁꯥ ꯂꯣꯟꯁꯥꯒꯤ ꯍꯦꯟꯂꯨꯝꯒꯤ ꯃꯇꯥꯡꯗꯁꯨ ꯌꯥꯎꯔꯤ ꯑꯗꯨꯒ ꯀꯝꯄ꯭ꯌꯨꯇꯔ ꯇꯝꯕ ꯁꯥꯇ꯭ꯔꯥ ꯁꯥꯇ꯭ꯔꯤꯁꯤꯡꯒꯤ ꯀꯝꯄ꯭ꯌꯨꯇꯔ ꯇ꯭ꯔꯦꯅꯤꯡ ꯇꯧꯅꯅꯕꯒꯤꯁꯨ ꯂꯩ ꯑꯩꯈꯣꯏꯒꯤ ꯈꯤꯇꯪ ꯂꯥꯞꯈꯤꯕ ꯃꯐꯝ ꯑꯗꯨꯗꯅ ꯑꯦꯟ ꯖꯤ ꯑꯣꯁꯤ ꯀꯩꯅꯣ ꯑꯩꯈꯣꯏꯒꯤ ꯍꯦꯜꯠꯒꯤ ꯑꯍꯜꯒꯤ ꯏꯃꯥ ꯏꯕꯦꯟ ꯃꯌꯥꯝꯁꯤꯡꯁꯤꯒꯤ ꯍꯦꯜꯠꯀꯤ ꯃꯇꯥꯡꯗ ꯃꯥꯗꯔ ꯑꯦꯟ ꯖꯤ ꯑꯣ ꯍꯥꯏꯗꯅ ꯑꯗꯨꯁꯨ ꯂꯩ ꯑꯗꯒꯤ ꯑꯣꯜ ꯑꯦꯖ ꯍꯣꯝ ꯈꯛ ꯇꯧꯕ ꯑꯦꯟ ꯖꯤ ꯑꯣꯁꯨ ꯂꯩ ꯑꯩꯈꯣꯏꯒꯤꯁꯤꯗ ꯑꯩꯈꯣꯏꯒꯤ ꯈꯨꯟꯁꯤꯗ ꯃꯔꯥꯡ ꯀꯥꯏꯅ ꯑꯗꯨꯝ ꯂꯩ ꯌꯥꯏꯌꯦ ꯌꯥꯏꯌꯦ ꯅꯣꯡꯃ ꯂꯥꯛꯄꯤꯌꯣ ꯑꯩꯈꯣꯏꯒꯤ ꯀꯧꯅꯥꯅꯗꯣ ꯀꯧꯅꯥꯅ ꯑꯩꯈꯣꯏꯒꯤ ꯕꯦꯛ ꯁꯥꯕꯒꯤ ꯍꯦꯟꯂꯨꯝꯒꯤ ꯕꯦꯛ ꯁꯥꯕꯒꯤ ꯊꯕꯛ ꯍꯧꯖꯤꯛ ꯀꯟꯅ ꯑꯩꯈꯣꯏꯒꯤ ꯆꯨꯔꯆꯥꯟꯄꯨꯔꯁꯤꯗ ꯇꯧꯔꯤꯌꯦꯕ ꯑꯗꯨꯒ ꯑꯇꯣꯞ ꯑꯇꯣꯞꯄ ꯏꯁꯇꯦꯠꯇꯒꯤꯁꯨ ꯑꯗꯨꯝ ꯈꯔ ꯑꯗꯨꯝ ꯂꯥꯛꯏ ꯑꯗꯨ ꯅꯈꯣꯏꯁꯨ ꯑꯗꯨꯝ ꯅꯨꯄꯤ ꯑꯉꯥꯡꯁꯤꯡ ꯑꯗꯨꯝ ꯄꯨꯔꯛꯑꯒ ꯌꯦꯡꯁꯤꯟꯕ ꯑꯃꯗꯤ ꯂꯥꯛꯎ ꯀꯩꯁꯨ ꯀꯥꯏꯗꯦ ꯑꯗꯨꯗꯨꯒ ꯁꯥꯕ ꯇ꯭ꯔꯦꯅꯤꯡ ꯀꯔꯤ ꯀꯔꯥ ꯌꯥꯎꯕ ꯈꯣꯠꯄ ꯂꯥꯛ ꯌꯥꯎꯅꯤꯡꯕ ꯇꯥꯔꯒꯁꯨ ꯑꯗꯨꯝ ꯂꯥꯛꯄꯤꯌꯨ ꯑꯩꯈꯣꯏꯒꯤ ꯎꯝ ꯃꯣꯔꯥ ꯁꯥꯕꯁꯨ ꯂꯩꯌꯦ ꯃꯣꯔꯥ ꯁꯥꯕꯁꯨ ꯑꯩꯈꯣꯏ ꯃꯔꯥꯡ ꯀꯥꯏꯅ ꯑꯗꯨꯝ ꯂꯩ ꯃꯣꯔꯥꯁꯨ ꯁꯥꯍꯜꯂꯤ ꯐꯛꯁꯨ ꯁꯥꯍꯜꯂꯤ ꯑꯗꯨꯗꯒꯤ ꯕꯦꯛꯁꯨ ꯁꯥꯍꯜꯂꯤ ꯍꯥꯏꯔꯤꯕ ꯑꯩꯈꯣꯏꯒꯤ ꯑꯦꯟ ꯖꯤ ꯑꯣꯁꯤꯗ ꯃꯔꯥꯡꯀꯥꯏꯅ ꯑꯗꯨꯝ ꯁꯥꯕꯒꯤ ꯈꯣꯠꯄꯒꯤ ꯅꯨꯄꯤ ꯑꯉꯥꯡꯒꯤ ꯐꯤ ꯐꯅꯦꯛ ꯀꯔꯤ ꯀꯔꯥ ꯁꯥꯕꯗꯣ ꯑꯩꯈꯣꯏ ꯃꯅꯤꯄꯨꯔꯒꯤ ꯑꯗꯨꯒꯤꯗꯨꯁꯨ ꯑꯗꯨꯝ ꯒ꯭ꯔꯨꯞ ꯒ꯭ꯔꯨꯞ ꯃꯥꯅ ꯃꯥꯅ ꯍꯩꯖꯕꯁꯤꯡꯗꯨꯗ ꯑꯗꯨꯝ ꯇ꯭ꯔꯦꯅꯤꯡ ꯄꯤꯗꯅ ꯈꯣꯠꯇꯅ ꯇꯧꯋꯦ ꯄꯩꯁꯥ ꯂꯧꯗꯦ ꯁꯤꯗꯤ ꯑꯩꯈꯣꯏꯒꯤ ꯐ꯭ꯔꯤꯗ ꯉꯥꯛꯇ ꯑꯗꯨꯝ ꯂꯣꯏꯅ ꯇ꯭ꯔꯦꯅꯤꯡ ꯄꯤꯕ ꯉꯥꯛꯇꯅꯤ ꯑꯩꯈꯣꯏꯒꯤ ꯑꯦꯟ ꯖꯤ ꯑꯣꯒꯤ ꯊ꯭ꯔꯨꯗꯒꯤ ꯑꯗꯨꯝ ꯇ꯭ꯔꯦꯅꯤꯡ ꯄꯤꯔꯒ ꯈꯣꯠꯂꯒ ꯑꯩꯈꯣꯏꯅ ꯃꯈꯣꯏꯒꯤ ꯍꯩ ꯁꯤꯡꯅꯅꯕꯒꯤꯗꯃꯛꯇ ꯇꯧꯕ ꯉꯥꯛꯇꯅꯤ ꯄꯩꯁꯥ ꯂꯧꯗꯦ ꯑꯩꯈꯣꯏ ꯐ꯭ꯔꯤꯗ ꯉꯥꯛꯇ ꯇꯧꯕ ꯉꯥꯛꯇꯅꯤ ꯗꯦꯠ ꯀꯌꯥꯗꯕ ꯑꯣ ꯗꯦꯠ ꯐꯤꯞꯇꯤꯟꯗ ꯂꯥꯛꯄꯤꯌꯨ ꯑꯗꯨꯒ ꯀꯩꯅꯣꯁꯨ ꯑꯍꯟꯁꯤꯡ ꯂꯩꯐꯝꯁꯨ ꯑꯗꯨꯝ ꯃꯔꯥꯡ ꯀꯥꯏꯅ ꯂꯩ ꯅꯈꯣꯏꯅ ꯂꯥꯛꯄ ꯃꯇꯝꯗ ꯑꯗꯨꯝ ꯂꯥꯛꯅꯅꯕꯒꯤ ꯂꯩꯅꯅꯕꯒꯤ ꯌꯨꯝꯁꯨ ꯑꯩꯈꯣꯏ ꯃꯔꯥꯡ ꯀꯥꯏꯅ ꯑꯗꯨꯝ ꯍꯥꯡꯂꯒ ꯀꯥ ꯃꯔꯥꯡ ꯀꯥꯏꯅ ꯁꯤꯜꯂꯒ ꯈꯣꯠꯂꯕ ꯑꯗꯨꯝ ꯂꯩ ꯎꯝ ꯐꯔꯦ ꯐꯔꯦ ꯑꯗꯨꯗꯤ ꯁꯨꯡꯁꯣꯏ ꯁꯣꯏꯗꯅ ꯂꯥꯛꯄꯤꯔꯣꯀꯣ ꯎꯝ ꯐꯔꯦ ꯐꯔꯦ ꯊꯝꯃꯒꯦ